ꯁꯟꯁꯥꯁꯤꯡꯅ ꯁꯖꯤꯛ ꯆꯥꯅꯕꯒꯤꯗꯃꯛ ꯑꯁꯪꯕ ꯂꯝꯍꯥꯡ ꯄꯥꯠꯁꯤꯡ ꯈꯔꯗꯤ ꯂꯩꯔꯤ ꯌꯥꯝꯅꯗꯤ ꯂꯩꯇ꯭ꯔꯦ ꯑꯩꯀꯣꯏꯕꯒꯤ ꯐꯤꯕꯝ ꯍꯣꯡꯂꯛꯄꯅ ꯃꯔꯝ ꯑꯣꯏꯔꯒ ꯍꯥꯏꯕꯗꯤ ꯏꯁꯤꯡ ꯅꯨꯡꯁꯤꯠꯀꯤ ꯐꯤꯕꯝ ꯄ꯭ꯂꯥꯁꯇꯤꯛ ꯀꯣ ꯑꯗꯨꯗꯒꯤ ꯏꯁꯤꯡ ꯏꯁꯤꯡꯗ ꯇꯥꯕ ꯏꯁꯤꯡ ꯐꯠꯆꯤꯜꯂꯛꯇꯕ ꯁꯤꯅ ꯃꯔꯝ ꯑꯣꯏꯔꯒ ꯁꯥ ꯁꯟꯁꯤꯡꯗ ꯌꯥꯝꯅ ꯑꯀꯥꯏꯕ ꯄꯤ ꯍꯥꯏꯕꯗꯤ ꯂꯩꯅ ꯏꯁꯤꯡꯗꯣ ꯊꯛꯂꯨꯔꯕꯅꯤꯅ ꯐꯠꯇꯕ ꯏꯁꯤꯡꯗꯣ ꯊꯛꯂꯨꯔꯝꯅꯤꯅ ꯂꯩꯅꯥ ꯇꯤꯟꯅꯥ ꯆꯦꯜꯂꯛꯄ ꯂꯝꯕꯤ ꯂꯝꯍꯥꯡꯗ ꯐꯠꯇ ꯍꯥꯎꯗꯤ ꯄ꯭ꯂꯥꯁꯇꯤꯛ ꯂꯪꯊꯣꯛꯂꯕꯅꯤꯅ ꯁꯥ ꯁꯟꯁꯤꯡꯅ ꯆꯥꯔꯨꯔꯒ ꯐꯨꯡꯒꯠꯂꯒ ꯁꯤꯕ ꯑꯗꯨꯒ ꯍꯧꯖꯤꯛ ꯂꯝꯍꯥꯡꯁꯤꯁꯨ ꯅꯥꯄꯤ ꯑꯁꯪꯕ ꯅꯨꯡ ꯂꯝꯍꯥꯡꯁꯤꯁꯨ ꯄꯥꯛꯅ ꯂꯩꯁꯤꯜꯂꯛꯇ꯭ꯔꯕꯅꯤꯅ ꯁꯖꯤꯛ ꯆꯔꯨ ꯀꯛꯑꯒ ꯀꯨꯞꯅ ꯁꯣꯏꯔꯒ ꯀꯛꯑꯒ ꯃꯣꯏꯗ ꯄꯤꯖꯕꯗ ꯅꯣꯏꯗꯕ ꯁꯨꯝꯕ ꯃꯌꯥꯝ ꯑꯃ ꯊꯣꯛꯏ